ꯃꯇꯝ ꯆꯥꯅ ꯅꯣꯡ ꯇꯥꯔꯛꯏ ꯂꯧꯕꯨꯛꯇ ꯏꯁꯤꯡ ꯂꯩ ꯃꯇꯝ ꯆꯥꯅꯥ ꯂꯧ ꯈꯣꯏꯌꯦ ꯍꯥꯔ ꯌꯥꯝ ꯍꯥꯞꯇꯦ ꯃꯇꯝꯗꯨꯗꯗꯤ ꯂꯩꯍꯥꯎ ꯌꯥꯝ ꯂꯩꯔꯝꯃꯤ ꯑꯗꯨꯕꯨ ꯍꯧꯖꯤꯛꯀꯤ ꯃꯇꯝꯗꯗꯤ ꯂꯧ ꯎꯕꯁꯤ ꯑꯋꯥꯕ ꯑꯃꯗꯨ ꯑꯣꯏꯌꯦ ꯍꯥꯏꯕꯗꯤ ꯆꯥꯡ ꯅꯥꯏꯅ ꯅꯣꯡ ꯇꯥꯗꯦ ꯃꯇꯝ ꯆꯥꯅ ꯂꯧꯗ ꯏꯁꯤꯡ ꯂꯩꯇꯕ ꯂꯧꯎꯗ ꯀꯪꯕ ꯑꯁꯤ ꯃꯌꯥꯝ ꯑꯁꯤꯅ ꯂꯧꯁꯦ ꯐꯖꯅ ꯃꯇꯥꯥꯥꯝ ꯆꯥꯅꯥ ꯎꯕꯁꯨ ꯉꯝꯗꯦ ꯑꯗꯨꯃꯛꯄꯨ ꯉꯝꯅ ꯉꯝꯅꯕ ꯗ꯭ꯔꯦꯟꯗ ꯏꯁꯤꯡ ꯆꯤꯡꯕ ꯏꯟꯖꯤꯟꯗꯒꯤ ꯄꯥꯜꯂꯒ ꯏꯁꯤꯡ ꯆꯤꯡꯕ ꯄꯨꯈ꯭ꯔꯤꯗꯒꯤ ꯏꯁꯤꯡ ꯆꯤꯡꯉꯒ ꯍꯣꯠꯅꯔꯒ ꯂꯧꯕꯨꯛꯇ ꯏꯁꯤꯡ ꯂꯩꯇꯕꯗꯣ ꯂꯩꯍꯜꯂꯒ ꯏꯁꯤꯡ ꯆꯤꯡꯕ ꯑꯗꯨꯅ ꯂꯧ ꯎꯕꯁꯦ ꯁꯨ ꯑꯗꯨꯝ ꯑꯍꯣꯡꯕ ꯂꯩꯔꯛꯏ ꯃꯃꯥꯡꯉꯩꯗꯗꯤ ꯏꯁꯤꯡ ꯆꯤꯡꯕ ꯈꯣꯠꯄ ꯂꯩꯔꯝꯗꯦ ꯏꯁꯤꯡꯅ ꯄꯤꯛ ꯊꯜꯂꯝꯏ ꯍꯧꯖꯤꯛꯇꯤ ꯑꯗꯨꯒꯤ ꯏꯁꯤꯡ ꯃꯌꯥꯝꯗꯣ ꯀꯗꯥꯏꯗ ꯃꯥꯡꯈ꯭ꯔꯕꯅꯣ ꯈꯪꯗꯦ ꯀꯗꯥꯏꯗ ꯆꯦꯜꯂꯤꯕ ꯏꯁꯤꯡꯅꯣꯗꯣ ꯈꯪꯗꯦ ꯍꯧꯖꯤꯛꯅ ꯑꯗꯨꯝ ꯂꯧꯁꯦ ꯂꯧꯕꯨꯛꯇ ꯀꯪꯉꯒ ꯑꯗꯨꯝ ꯂꯩ ꯃꯇꯝ ꯆꯥꯅꯁꯨ ꯅꯣꯡ ꯇꯥꯔꯛꯇꯕ ꯃꯇꯝ ꯆꯥꯅ ꯂꯧꯍꯣꯟ ꯁꯦꯝꯕ ꯉꯝꯗꯕ ꯂꯧ ꯎꯕ ꯉꯝꯗꯕ ꯃꯇꯝ ꯃꯇꯝꯅ ꯄꯨꯔꯛꯄꯅ ꯍꯧꯖꯤꯛꯇꯤ ꯑꯍꯣꯡꯕ ꯃꯌꯥꯝ ꯑꯃ ꯑꯁꯤꯁꯤꯡꯁꯦ ꯂꯥꯛꯈꯤꯕꯅ ꯂꯧ ꯁꯤꯡ ꯎꯕꯒꯤ ꯑꯋꯥꯕꯗꯣ ꯑꯗꯨꯝ ꯑꯣꯏꯌꯦ